ꯑꯩꯗꯤ ꯐꯤꯂꯝ ꯌꯦꯡꯕꯁꯦ ꯑꯩꯗꯤ ꯏꯊꯟꯗꯗꯤ ꯄꯥꯝꯗꯦ ꯕꯣꯔꯤꯡ ꯆꯨꯁꯤꯜꯂꯛꯏ ꯃꯔꯝꯗꯤ ꯕꯣꯔꯤꯡ ꯆꯨꯁꯤꯜꯂꯛꯄꯅ ꯏꯃꯥꯟꯅꯕ ꯑꯍꯨꯝ ꯃꯔꯤ ꯌꯦꯡꯃꯤꯟꯅꯕ ꯌꯦꯡꯃꯤꯟꯅꯕ ꯄꯥꯝꯃꯤ ꯃꯔꯝꯗꯤ ꯑꯃꯅ ꯑꯃ ꯐꯤꯂꯝꯗꯨꯒꯤ ꯃꯔꯝꯗ ꯑꯃꯅ ꯑꯃ ꯀꯥꯟꯅꯕ ꯍꯥꯏꯔꯛꯀꯅꯤ ꯀꯥꯟꯅꯗꯕ ꯍꯥꯏꯔꯛꯀꯅꯤ ꯀꯥꯟꯅꯕ ꯍꯥꯏꯔꯛꯀꯅꯤ ꯑꯗꯒꯤ ꯃꯥꯅ ꯄꯥꯝꯖꯕ ꯖꯥꯠꯇ ꯑꯩꯅ ꯄꯥꯝꯕꯁꯨ ꯃꯥꯅ ꯍꯥꯏꯔꯛꯀꯅꯤ ꯃꯁꯤꯅ ꯑꯩꯅ ꯄꯥꯝꯃꯤ ꯁꯤ ꯈꯛꯇꯁꯨ ꯅꯠꯇꯅ ꯉꯁꯥꯏꯒꯤ ꯃꯈꯣꯏꯅ ꯂꯩꯃꯤꯟꯅꯔꯛꯄꯗ ꯀꯩꯒꯨꯝꯕ ꯄꯣꯠꯁꯛ ꯑꯃ ꯂꯩꯃꯤꯟꯅꯔꯛꯄꯗ ꯍꯔꯥꯎ ꯍꯔꯥꯎ ꯆꯥꯃꯤꯟꯅꯕ ꯃꯗꯨꯅꯤ ꯑꯩꯅꯁꯨ ꯌꯥꯝꯅ ꯄꯥꯝꯖꯕ ꯏꯃꯥꯟꯅꯕꯁꯤꯡꯒ ꯄꯨꯟꯅ ꯆꯥꯃꯤꯟꯅꯕ ꯑꯗꯒꯤ ꯊꯛꯃꯤꯟꯅꯕ ꯀꯣꯏꯃꯤꯟꯅꯕ ꯍꯥꯏꯗꯅ ꯌꯥꯝꯅꯗꯤ ꯄꯥꯝꯃꯤ ꯀꯩꯒꯨꯝꯕ ꯑꯩꯅ ꯐꯤꯂꯝ ꯌꯦꯡꯕꯕꯨ ꯑꯣꯏꯔꯣ ꯑꯗꯒꯤ ꯁꯥꯟꯅꯕꯕꯨ ꯑꯣꯏꯔꯣ ꯏꯊꯟꯗ ꯍꯥꯏꯕꯁꯤꯗꯤ ꯇꯧꯐꯝꯁꯨ ꯈꯪꯗꯕꯅꯤ ꯑꯅꯤ ꯑꯈꯣꯏ ꯑꯍꯨꯝꯕꯨ ꯁꯨꯔꯒꯗꯤ ꯃꯔꯤꯕꯨ ꯁꯨꯔꯒꯗꯤ ꯑꯦ ꯚꯥꯏ ꯅꯪꯅ ꯁꯤ ꯑꯗꯒꯤ ꯑꯩꯅ ꯁꯤ ꯃꯥꯅ ꯁꯤꯑꯅ ꯍꯥꯏꯔꯛꯄꯒꯤ ꯑꯋꯥ ꯅꯨꯡꯉꯥꯏꯗꯣ ꯁꯤꯅꯁꯨ ꯍꯦꯟꯅ ꯐꯩ ꯏꯊꯟꯗꯗꯤ ꯌꯦꯡꯉꯨꯕꯅꯤ ꯑꯗ ꯏꯊꯟꯗꯗꯤ ꯆꯠꯄꯒꯤꯁꯨ ꯅꯨꯡꯉꯥꯏꯇ꯭ꯔꯦ ꯑꯋꯥ ꯅꯨꯡꯉꯥꯏ ꯇꯥꯗ꯭ꯔꯦ ꯑꯗꯨꯅ ꯐꯤꯂꯝ ꯌꯦꯡꯕꯁꯤꯗꯤ ꯑꯩꯗꯤ ꯏꯊꯟꯗꯗꯤ ꯄꯥꯝꯗꯦ ꯑꯗꯒꯤ ꯑꯩꯈꯣꯏ ꯄꯨꯟꯅ ꯑꯍꯨꯝ ꯃꯔꯤꯒꯨꯝꯕ ꯌꯦꯡꯕ ꯄꯥꯝꯃꯤ ꯆꯠꯄ ꯌꯥꯏ ꯅꯣꯛꯇꯅ ꯈꯦꯡꯗꯅ ꯇꯧꯕꯁꯨ ꯕꯣꯔꯤꯡ ꯆꯨꯕꯁꯨ ꯐꯩ ꯃꯁꯤꯁꯤꯅ ꯌꯥꯝꯅ ꯐꯕ꯭ꯔꯅ ꯑꯩꯅ ꯑꯩꯅꯗꯤ ꯄꯥꯝꯖꯩ ꯑꯗꯨꯅ ꯆꯠꯄꯁꯤ ꯑꯗꯨꯅ ꯐꯤꯂꯝ ꯌꯦꯡꯕꯒꯤꯗꯤ ꯏꯊꯟꯗꯗꯤ ꯄꯥꯝꯗꯦ ꯑꯗꯨ ꯍꯣꯏ ꯀꯅꯥꯒꯨꯝꯕ ꯑꯃꯅꯗꯤ ꯃꯊꯟꯗ ꯆꯠꯂꯒꯁꯨ ꯌꯦꯡꯕ ꯌꯥꯎꯋꯤ ꯑꯗꯨ ꯑꯩꯒꯤ ꯑꯣꯏꯅꯗꯤ ꯏꯊꯟꯗꯗꯤ ꯄꯥꯝꯗꯦ ꯑꯩꯈꯣꯏ ꯄꯨꯟꯅ ꯏꯃꯥꯟꯅꯕ ꯑꯍꯨꯝ ꯃꯔꯤꯒ ꯌꯦꯡꯃꯤꯟꯅꯕ ꯄꯥꯝꯃꯤ ꯑꯩꯒꯤꯗꯤ ꯃꯈꯣꯏꯒꯤ ꯑꯋꯥ ꯅꯨꯡꯉꯥꯏ ꯂꯤꯔꯛꯀꯅꯤ ꯑꯗꯒꯤ ꯀꯥꯟꯅꯕꯁꯨ ꯂꯤꯔꯛꯀꯅꯤ ꯀꯥꯟꯅꯗꯕꯁꯨ ꯌꯥꯝꯅ ꯀꯩꯅꯣ ꯇꯧꯁꯤꯜꯂꯛꯀꯅꯤ ꯑꯗꯨꯅ ꯐꯤꯂꯝ ꯌꯦꯡꯕꯁꯤꯗꯤ ꯃꯈꯣꯏꯒ ꯄꯨꯟꯅ ꯌꯦꯡꯃꯤꯟꯅꯕ ꯄꯥꯝꯃꯤ ꯏꯊꯟꯗꯒꯗꯤ ꯄꯥꯝꯗꯦꯅ ꯑꯩꯅ ꯍꯥꯏꯅ ꯂꯧꯖꯒꯦ ꯁꯤꯗꯩꯗ